ꯑꯩꯒꯤ ꯏꯆꯦ ꯑꯃꯒꯤ ꯂꯨꯍꯣꯡꯕꯒꯤ ꯆꯥꯅ ꯊꯛꯅꯕꯒꯤ ꯁꯤꯟꯕ ꯂꯥꯡꯕꯒꯤ ꯊꯧꯗꯥꯡ ꯑꯗꯨ ꯑꯩꯅ ꯂꯧꯈꯤ ꯑꯗꯨꯕꯨ ꯂꯥꯏꯕꯛ ꯊꯤꯕꯅ ꯑꯩꯅ ꯍꯥꯏꯖꯔꯨꯔꯕ ꯑꯆꯥꯄꯣꯠ ꯁꯤꯟꯐꯝ ꯑꯗꯨꯅ ꯉꯝꯂꯔꯣꯏꯅ ꯍꯥꯏꯗꯣꯔꯛꯈꯤ ꯃꯗꯨꯗ ꯁꯣꯏꯕꯗꯤ ꯌꯥꯗꯕꯅꯤꯅ ꯑꯩꯅ ꯑꯇꯣꯞꯄ ꯑꯆꯥꯄꯣꯠ ꯁꯤꯟꯐꯝ ꯑꯃꯗ ꯇꯥꯟꯅꯔꯒ ꯂꯨꯍꯣꯡꯕꯒꯤ ꯑꯆꯥꯄꯣꯠ ꯑꯗꯨ ꯅꯪꯅꯕ ꯁꯤꯟꯈꯤ